ꯑꯩꯅ ꯃꯇꯝ ꯄꯨꯝꯅꯃꯛꯇ ꯉꯪꯗꯨꯅ ꯂꯩꯕ ꯏꯁꯩꯁꯦ ꯌꯥꯝ ꯌꯥꯝꯃꯦ ꯍꯥꯏꯕ ꯇꯥꯔꯦ ꯑꯩꯈꯣꯏ ꯏꯁꯩ ꯑꯃꯈꯛꯇ ꯑꯣꯏꯗꯦꯕꯀꯣ ꯑꯩꯈꯣꯏꯒꯤ ꯑꯩꯁꯦ ꯕꯣꯂꯤꯋꯨꯠ ꯃ꯭ꯌꯨꯖꯤꯛꯁꯦ ꯌꯥꯝ ꯄꯥꯝꯖꯩ ꯕꯣꯂꯤꯋꯨꯠꯀꯤ ꯑꯔꯤꯖꯤꯠ ꯁꯤꯡꯅ ꯁꯛꯄ ꯏꯁꯩꯁꯦ ꯑꯩ ꯌꯥꯝ ꯀꯥ ꯍꯦꯟꯅ ꯇꯥꯖꯩ ꯃꯥꯒꯤ ꯏꯁꯩꯁꯤꯡꯗ ꯑꯩꯅ ꯌꯥꯝ ꯀꯥ ꯍꯦꯟꯅ ꯉꯪꯕ ꯍꯥꯏꯔꯒꯗꯤ ꯑꯩꯈꯣꯏꯒꯤ ꯆꯅꯥ ꯃꯦꯔꯦꯌꯥꯅ ꯑꯦ ꯗꯤꯜ ꯍꯦ ꯃꯨꯁꯀꯤꯜꯒꯤ ꯁꯤꯅꯦꯃꯥꯒꯤ ꯏꯁꯩ ꯑꯃ ꯂꯩꯕꯅꯦꯕ ꯑꯩꯈꯣꯏ ꯕ꯭ꯔꯦꯛꯑꯞ ꯁꯣꯡ ꯑꯃ ꯂꯩꯕꯅꯦꯕ ꯌꯥꯝꯅ ꯐꯖꯕ ꯑꯩꯈꯣꯏ ꯏꯁꯩꯁꯦ ꯑꯩꯈꯣꯏꯒꯤ ꯄ꯭ꯔꯤꯇꯝꯅ ꯀꯝꯄꯣꯁ ꯇꯧꯔꯒ ꯑꯔꯤꯖꯤꯠꯅ ꯁꯛꯄꯅꯦꯕꯀꯣ ꯑꯃꯤꯇꯥ ꯚꯇꯆꯥꯔꯤꯌꯥꯒꯤ ꯔꯤꯂꯤꯛꯁꯀꯤ ꯃꯈꯥꯗ ꯏꯁꯩꯁꯤꯅ ꯗꯤꯐꯥꯏꯟ ꯇꯧꯔꯤꯕ ꯃꯍꯥꯛꯀꯤ ꯁꯤꯝꯕꯣꯜꯁꯦ ꯑꯩꯈꯣꯏꯅ ꯌꯥꯝ ꯐꯖꯕ ꯍꯥꯏꯇꯥꯔꯦ ꯑꯩꯉꯣꯟꯗ ꯌꯥꯝ ꯌꯥꯝꯅ ꯐꯖꯕ ꯄꯣꯛꯍꯟꯕꯗꯣꯀꯣ ꯑꯩꯒꯤ ꯂꯥꯏꯞꯀ ꯌꯥꯝ ꯃꯔꯤ ꯂꯩꯅꯩ ꯍꯥꯏꯕ ꯅꯠꯆꯗꯦ ꯂꯥꯏꯞꯀ ꯃꯔꯤ ꯀꯩꯁꯨ ꯂꯩꯅꯗꯦ ꯑꯗꯨ ꯑꯣꯏ ꯇꯥꯔꯁꯨ ꯑꯩꯅ ꯆꯨꯝꯅ ꯂꯩꯔꯝ ꯇꯥꯔꯒꯁꯨ ꯏꯁꯩꯁꯦ ꯇꯥꯔꯒ ꯑꯩꯉꯣꯟꯗ ꯅꯨꯡꯉꯥꯏꯇꯕ ꯑꯋꯥꯕ ꯑꯃ ꯄꯣꯛꯍꯟꯕ ꯉꯝꯕꯗꯣ ꯏꯁꯩꯁꯤꯅ ꯇꯠꯁ ꯇꯧꯕꯗꯣ ꯃꯍꯥꯛꯁꯦ ꯑꯩꯈꯣꯏꯒꯤ ꯏꯁꯩꯁꯤꯅ ꯗꯤꯐꯥꯏꯟ ꯇꯧꯔꯤꯕ ꯃꯥꯒꯤ ꯏꯃꯣꯁꯟꯁꯦ ꯑꯩꯉꯣꯟꯗ ꯐꯥꯎꯕ ꯉꯝꯃꯦꯕ ꯑꯗꯨꯅ ꯃꯔꯝ ꯑꯣꯏꯔꯒ ꯃꯍꯥꯛꯀꯤ ꯁꯨꯔ ꯃꯍꯥꯛꯀꯤ ꯔꯤꯂꯤꯛꯁ ꯃꯍꯥꯛꯀꯤ ꯃ꯭ꯌꯨꯖꯤꯛ ꯑꯦꯕ꯭ꯔꯤꯊꯤꯡꯁꯦ ꯌꯥꯝ ꯐꯖꯕꯅ ꯃꯔꯝ ꯑꯣꯏꯔꯒ ꯑꯩꯅ ꯌꯥꯝ ꯇꯣꯏꯅ ꯇꯥꯕ ꯄꯥꯝꯖꯕ ꯏꯁꯩꯁꯤꯡꯒꯤ ꯃꯔꯛꯇ ꯆꯅꯥ ꯃꯦꯔꯦꯌꯥꯁꯦ ꯑꯃꯅꯤ ꯑꯩꯅ ꯌꯥꯝ ꯇꯣꯏꯅ ꯁꯛꯆꯕ ꯏꯁꯩ ꯑꯃꯅꯤ ꯍꯥꯏꯅ ꯑꯩ ꯂꯧꯖꯩ